ꯑꯩꯒꯤ ꯑꯣꯏꯅꯗꯤ ꯖꯒꯣꯏ ꯍꯥꯏꯕ ꯀꯂꯥ ꯑꯁꯤ ꯈ꯭ꯋꯥꯏꯗꯒꯤ ꯃꯔꯨꯑꯣꯏꯕ ꯀꯂꯥꯅꯤ ꯍꯥꯏꯅ ꯊꯝꯖꯒꯦ ꯃꯩꯇꯩꯒꯤ ꯆꯠꯅ ꯀꯥꯡꯂꯣꯟꯁꯤꯡ ꯑꯃꯗꯤ ꯃꯩꯇꯩꯒꯤ ꯏꯄꯥ ꯏꯄꯨꯒꯤ ꯍꯧꯔꯛꯐꯝꯕꯨ ꯊꯤꯒꯠꯄ ꯇꯥꯔꯕꯗꯤ ꯃꯌꯥꯝꯅ ꯂꯥꯏ ꯍꯔꯥꯎꯕꯒꯤ ꯖꯒꯣꯏꯁꯤꯡꯕꯨ ꯅꯩꯅꯕ ꯃꯇꯝꯗ ꯏꯄꯥ ꯏꯄꯨꯒꯤ ꯍꯧꯔꯛꯐꯝ ꯁꯣꯏꯗꯅ ꯊꯤꯕ ꯐꯪꯒꯅꯤ ꯃꯔꯝ ꯑꯗꯨꯅ ꯖꯒꯣꯏ ꯍꯥꯏꯕ ꯀꯂꯥ ꯑꯁꯤ ꯈ꯭ꯋꯥꯏꯗꯒꯤ ꯃꯔꯨꯑꯣꯏ ꯍꯥꯏꯅ ꯊꯝꯖꯒꯦ